ꯁꯃꯨꯗ꯭ꯔꯒꯤ ꯃꯄꯥꯟꯗ ꯑꯩꯈꯣꯏꯒꯤ ꯁꯤ ꯕꯤꯁꯇ ꯑꯩꯈꯣꯏ ꯃꯌꯥꯝ ꯄꯨꯟꯅ ꯑꯃꯨꯛꯇꯪ ꯆꯠꯂꯒ ꯖꯪꯒꯜ ꯐꯥꯎꯗꯨꯅ ꯑꯦꯗꯚꯦꯟꯆꯔ ꯑꯃ ꯑꯩꯈꯣꯏ ꯆꯠꯈꯤ ꯍꯥꯏꯔꯤꯕ ꯑꯗꯨꯒꯤ ꯑꯦꯗꯚꯦꯟꯆꯔ ꯑꯗꯨꯗ ꯑꯩꯈꯣꯏꯒꯤ ꯁꯃꯨꯗ꯭ꯔꯗ ꯂꯩꯕ ꯇꯣꯉꯥꯟ ꯇꯣꯉꯥꯟꯕ ꯉꯥ ꯁꯃꯨꯗ꯭ꯔ ꯃꯄꯥꯟꯗ ꯂꯩꯕ ꯉꯥ ꯀꯌꯥ ꯑꯃ ꯊꯦꯡꯅꯈꯤ ꯍꯥꯏꯔꯤꯕꯗꯨ ꯌꯥꯝꯅ ꯏꯟꯇꯔꯦꯁꯇꯤꯡ ꯂꯩꯈꯤ